ꯎꯝ ꯍꯂꯣ ꯎꯝ ꯑꯉꯥꯡ ꯅꯨꯕꯤꯅ ꯍꯌꯦꯡ ꯀꯩꯝ ꯇꯧꯗꯦ ꯎꯝ ꯀ꯭ꯂꯥꯁ ꯀꯌꯥ ꯀꯌꯥ ꯀꯥꯔꯕ ꯑꯉꯥꯡꯁꯤꯡꯗꯨꯕꯨ ꯎꯝ ꯌꯥꯝ ꯇꯝꯃꯦꯅꯦ ꯀꯔꯥꯏ ꯁ꯭ꯀꯨꯜꯗ ꯇꯝꯃꯤꯅꯣ ꯎꯝ ꯎꯝ ꯍꯧꯖꯤꯛ ꯃꯤ ꯁ꯭ꯀꯨꯜ ꯀꯥꯔꯤꯕꯣ ꯍꯧꯖꯤꯛꯇꯤ ꯏꯔꯥꯡ ꯀꯔꯤ ꯀꯔꯥ ꯎꯝ ꯑꯗꯨ ꯑꯩ ꯀꯩꯅꯣꯝꯇ ꯍꯥꯏꯒꯦꯅ ꯐꯣꯟ ꯇꯧꯔꯛꯏꯁꯤ ꯁꯨꯝ ꯑꯉꯥꯡ ꯅꯨꯄꯤ ꯀꯔꯤ ꯀꯔꯥꯁꯨ ꯂꯥꯞꯅ ꯂꯩꯅꯒ꯭ꯔꯝꯅꯤꯅ ꯄꯨꯟꯗꯕꯁꯨ ꯀꯨꯏꯔꯦ ꯅꯣꯡꯃ ꯁꯨꯝ ꯄꯨꯜꯂꯨꯁꯤꯔꯥ ꯆꯥꯛ ꯏꯁꯤꯡ ꯆꯥꯔꯒꯅ ꯍꯥꯏꯔꯛꯛꯦꯅ ꯇꯧꯔꯛꯄꯅꯤ ꯄꯥꯏꯅꯦꯄꯜ ꯐꯥꯝ ꯁꯔꯝꯑꯅ ꯍꯥꯏꯔꯤꯅꯦ ꯎꯝ ꯎꯝ ꯃꯤꯁꯨ ꯌꯥꯝ ꯆꯠꯅꯔꯤꯅꯦ ꯑꯣ ꯆꯠꯁꯤ ꯆꯠꯁꯤ ꯑꯩꯁꯨꯅꯤꯗ ꯍꯧꯖꯤꯛꯄꯨꯗꯤ ꯊꯕꯛꯇꯤ ꯈꯔ ꯆꯤꯜꯂꯤ ꯆꯠꯄꯕꯨꯗꯤ ꯆꯠꯁꯤ ꯆꯠꯄ ꯍꯥꯏꯔꯤꯁꯤ ꯅꯣꯡ ꯏꯁꯡꯒꯤ ꯃꯇꯝꯅꯤꯅ ꯍꯧꯖꯤꯛꯇꯤ ꯅꯣꯡ ꯇꯥꯔꯛꯇ꯭ꯔꯤꯉꯥꯏꯗꯁꯨ ꯆꯠꯍꯧꯒꯗꯧ ꯆꯠꯄꯩꯁꯤꯗꯤ ꯀꯃꯥꯏꯅ ꯇꯧꯁꯦꯕ ꯇꯣꯉꯥꯟ ꯇꯣꯉꯥꯟ ꯆꯠꯅꯁꯤꯔꯣ ꯄꯨꯂꯞ ꯄꯨꯂꯞ ꯒꯥꯔꯤ ꯑꯃꯗ ꯆꯟꯒꯗ꯭ꯔꯣ ꯃꯤꯗꯤ ꯌꯥꯝꯃꯤ ꯑꯩꯈꯣꯏꯁꯨ ꯑꯁꯣꯝꯒꯤꯁꯨ ꯎꯝ ꯍꯣꯏ ꯃꯤ ꯈꯔꯗꯤ ꯑꯗꯨꯝ ꯄꯨꯔꯛꯀꯦꯅ ꯈꯟꯕ ꯎꯝ ꯀꯥꯡ ꯃꯇꯝꯁꯨ ꯌꯧꯗꯧꯔꯦ ꯑꯗꯨꯅ ꯃꯨꯜꯂꯝꯃꯅꯤ ꯎꯝ ꯃꯣꯏ ꯆꯪꯕ ꯈꯣꯠꯄꯒꯤꯁꯤ ꯄꯩꯁꯥ ꯀꯌꯥ ꯂꯧꯔꯤꯖꯥꯠꯅꯣ ꯇꯤꯀꯦꯠ ꯀꯔꯤ ꯀꯔꯥ ꯍꯥꯟꯅ ꯑꯣꯗꯔ ꯇꯧꯒꯤꯗꯣꯏꯖꯥꯠꯂ ꯑꯩꯈꯣꯏ ꯂꯥꯛꯀꯅꯤ ꯈꯣꯠꯀꯅꯤꯅ ꯆꯥꯛ ꯑꯦꯟꯁꯥꯡꯗꯤ ꯊꯣꯡꯉꯒ ꯄꯨꯅꯔꯁꯤꯅꯦ ꯑꯩꯈꯣꯏꯁꯨ ꯑꯩꯈꯣꯏ ꯁꯣꯝꯗ ꯂꯥꯡꯉꯝꯃꯒꯦ ꯊꯣꯡꯉꯁꯤ ꯏꯔꯣꯟꯕꯁꯨ ꯌꯥꯎꯔꯁꯤ ꯆꯝꯊꯣꯡꯁꯨ ꯌꯥꯎꯔꯁꯤ ꯆꯝꯐꯨꯠꯁꯨ

ꯎꯝ ꯎꯝ ꯍꯧꯖꯤꯛ ꯀꯥꯏ ꯂꯩꯔꯤꯅꯣ ꯊꯕꯛ ꯆꯠꯂꯤꯕꯣ ꯀꯥꯏ ꯂꯩꯔꯤꯝꯅꯣ

ꯑꯣ ꯀꯔꯤ ꯂꯝꯗꯅꯣ ꯂꯩꯔꯤꯁꯦ

ꯑꯗꯨꯗꯤ ꯁꯟꯗꯦ ꯅꯣꯡ ꯇꯥꯗ꯭ꯔꯣ ꯑꯗꯣꯝꯗꯗꯤ ꯅꯣꯡ ꯑꯗꯨꯝ ꯉꯥꯏꯍꯥꯛ ꯉꯥꯏꯍꯥꯛ ꯈꯤꯛꯏꯗ ꯃꯄꯨꯝ ꯑꯣꯏꯅ ꯆꯨꯕꯗꯨ ꯅꯠꯇꯦ ꯅꯨꯡꯁꯤꯠ ꯈꯔ ꯑꯗꯨ ꯑꯥ ꯂꯩꯕꯗꯗꯤ ꯆꯥꯛ ꯏꯁꯤꯡꯗꯤ ꯀꯃꯥꯏꯅ ꯇꯧꯔꯤꯕ ꯃꯤ ꯀꯌꯥ ꯂꯩꯔꯤꯝꯅꯣ ꯎꯝ ꯉꯁꯤꯗꯤ ꯆꯥꯗ꯭ꯔꯤ ꯄꯨꯡ ꯅꯤꯄꯥꯟ ꯃꯈꯥꯏ ꯑꯗꯥꯏꯋꯥꯏ ꯆꯥꯒꯗꯣꯏꯅꯤ ꯆꯥꯛ ꯑꯦꯟꯁꯥꯡꯗꯤ ꯃꯣꯏꯅ ꯄꯤꯕ꯭ꯔꯣ ꯇꯣꯉꯥꯟ ꯂꯩꯔꯤꯕ꯭ꯔꯣ ꯎꯝ ꯗꯤꯃꯥꯟ ꯇꯧꯗꯅ ꯃꯣꯏꯁꯨ ꯄꯤꯌꯨ ꯈꯣꯠꯂꯨ ꯑꯗꯨ

ꯑꯦꯟꯁꯥꯡ ꯃꯩꯁꯥꯡꯗꯤ ꯑꯗꯨꯝ ꯃꯔꯥꯡ ꯀꯥꯏꯅ ꯐꯪꯕ꯭ꯔꯣ ꯎꯝ ꯆꯠꯄꯗꯤ ꯀꯩꯗ ꯆꯠꯂꯤꯝꯅꯣ

ꯎꯝ ꯍꯜꯂꯛꯄꯗꯁꯨ ꯑꯗꯨꯝ ꯃꯣꯏꯅ ꯊꯤꯜꯂꯛꯀꯗꯧꯔꯤꯕ꯭ꯔꯥ ꯑꯗꯩꯗꯤ ꯏꯁꯥꯅ ꯑꯣ ꯃꯣꯏ ꯈꯨꯟꯗꯨ ꯑꯗꯨ ꯑꯣ ꯊꯣꯔꯛꯄꯒ ꯂꯧꯁꯤꯡ ꯃꯇꯝꯁꯨ ꯑꯣꯏꯕꯅꯤꯅ ꯆꯠꯂꯨꯔꯁꯦ ꯍꯧꯖꯤꯛꯀꯤ ꯁꯔꯝꯒꯤ ꯄꯥꯏꯅꯦꯄꯜ ꯐꯥꯝꯗꯣ ꯆꯠꯂꯝꯗꯥꯏꯗ ꯑꯗꯨꯝ ꯃꯔꯣꯜꯗꯣ ꯐꯥꯎꯅꯔꯁꯤ ꯎꯝ ꯊꯝꯃꯒꯦꯀꯣ